ꯑꯩꯍꯥꯛꯅ ꯁꯥꯡꯂꯕ ꯕꯥꯏꯛꯀꯤ ꯑꯣꯏꯕ ꯈꯣꯡꯆꯠ ꯑꯃ ꯆꯠꯀꯦꯅ ꯇꯧꯕꯒꯤꯗꯃꯛꯇ ꯑꯩꯈꯣꯏ ꯃꯌꯥꯝ ꯏꯃꯥꯟꯅꯕꯒ ꯋꯥꯔꯤ ꯁꯥꯟꯅꯗꯨꯅ ꯇꯥꯟꯅꯗꯨꯅ ꯍꯧ ꯍꯧ ꯂꯥꯎꯅ ꯇꯥꯡ ꯀꯨꯟ ꯑꯁꯤꯗ ꯆꯠꯄꯒꯤ ꯊꯧꯔꯝ ꯑꯃ ꯁꯤꯟꯗꯨꯅ ꯑꯩꯈꯣꯏ ꯆꯠꯅꯕ ꯊꯧꯔꯥꯡ ꯇꯧꯔꯦ ꯃꯁꯤꯗ ꯑꯩꯅ ꯕꯥꯏꯛ ꯑꯗꯨ ꯊꯧꯗꯨꯅ ꯆꯠꯄ ꯃꯇꯝꯗ ꯁꯤꯖꯤꯟꯅꯒꯗꯕ ꯄꯣꯠꯁꯛꯁꯤꯡ ꯑꯗꯨ ꯇꯌꯥꯔ ꯅꯨꯡꯁꯤꯠ ꯇꯥꯕꯗ ꯅꯨꯡꯁꯤꯠ ꯍꯥꯟꯅꯕ ꯇꯌꯥꯔ ꯄꯣꯈꯥꯏꯕꯗ ꯐꯣꯠꯅꯕ ꯑꯗꯨꯗꯒꯤ ꯂꯝꯕꯤꯗ ꯊꯥꯎ ꯂꯣꯏꯊꯣꯛꯈ꯭ꯔꯕꯁꯨ ꯑꯦꯛꯁꯇ꯭ꯔꯥ ꯄꯦꯇ꯭ꯔꯣꯜ ꯍꯥꯞꯅꯕ ꯄꯨꯗꯨꯅ ꯆꯠꯂꯤ ꯑꯗꯨꯒ ꯑꯩꯍꯥꯛꯀꯤ ꯕꯥꯏꯛ ꯑꯗꯨ ꯕꯦꯛ ꯑꯅꯤ ꯅꯥꯀꯟꯗ ꯌꯥꯜꯂꯤ ꯕꯦꯛ ꯑꯅꯤ ꯅꯥꯀꯜ ꯑꯅꯤ ꯑꯗꯨꯗ ꯑꯩꯍꯥꯛꯅ ꯑꯩꯅ ꯂꯝꯕꯤ ꯆꯠꯄ ꯃꯇꯝꯗ ꯏꯪꯉꯛꯄꯗ ꯂꯤꯠꯅꯕ ꯖꯦꯛꯀꯦꯠ ꯈꯣꯡꯒ꯭ꯔꯥꯎ ꯑꯊꯥꯕ ꯈꯣꯡꯎꯞ ꯆꯥꯅꯕ ꯊꯛꯅꯕ ꯀꯌꯥꯃꯔꯨꯝ ꯄꯨꯔꯒ ꯆꯠꯂꯤ ꯄꯨꯔꯤꯕ ꯄꯣꯠꯁꯤꯡ ꯑꯗꯨ ꯑꯩꯍꯥꯛꯅ ꯂꯝꯕꯤꯗ ꯁꯤꯖꯤꯟꯅꯒꯗꯕ ꯄꯣꯠꯁꯛ ꯉꯥꯛꯇꯅꯤ ꯑꯩꯍꯥꯛꯅ ꯇꯣꯏꯅ ꯂꯣꯏꯅꯒꯗꯕ ꯄꯣꯠꯁꯛꯁꯤꯡ ꯑꯗꯨꯗꯤ ꯐꯣꯟ ꯄꯋꯥꯔ ꯕꯦꯡ ꯆꯥꯖꯔꯁꯤꯡ ꯄꯨꯗꯨꯅ ꯆꯠꯂꯤ ꯕꯥꯏꯛ ꯊꯧꯕ ꯃꯇꯝꯗ ꯑꯩꯈꯣꯏꯅ ꯅꯨꯡꯉꯥꯏꯅ ꯂꯝꯁꯥꯡ ꯑꯗꯨ ꯊꯧꯏ ꯊꯧꯕ ꯃꯇꯝ ꯑꯁꯤꯗ ꯑꯩꯈꯣꯏꯅ ꯂꯝꯕꯤꯗ ꯃꯈꯜ ꯀꯌꯥ ꯀꯌꯥꯒꯤ ꯎꯔꯝꯃꯤ ꯑꯗꯨꯒ ꯑꯩꯈꯣꯏꯅ ꯕꯥꯏꯛꯀꯤ ꯈꯣꯡꯆꯠ ꯑꯁꯤ ꯏꯃꯥꯟꯅꯕ ꯃꯌꯥꯝ ꯂꯥꯛꯃꯤꯟꯅꯕ ꯑꯣꯏꯕꯅ ꯉꯥꯏꯍꯥꯛ ꯉꯥꯏꯍꯥꯛꯁꯨ ꯄꯣꯊꯥꯏ ꯄꯣꯊꯥꯔꯕ ꯃꯇꯨꯡꯗ ꯑꯩꯈꯣꯏ ꯑꯃꯨꯛ ꯄꯨꯂꯞ ꯃꯥꯟꯅꯅ ꯊꯧꯃꯤꯟꯅꯩ ꯊꯧꯃꯤꯟꯅꯔꯒ ꯑꯩꯈꯣꯏꯒꯤ ꯆꯠꯀꯗꯧꯔꯤꯕ ꯄꯟꯊꯨꯡꯐꯝ ꯂꯗꯥꯛ ꯑꯗꯨꯗ ꯑꯩꯈꯣꯏꯅ ꯇꯞꯅ ꯇꯞꯅ ꯊꯧꯗꯨꯅ ꯑꯗꯨꯝ ꯆꯠꯅꯕ ꯍꯣꯠꯅꯩ ꯃꯁꯤꯗ ꯑꯩꯈꯣꯏꯅ ꯑꯋꯥꯕ ꯅꯨꯡꯉꯥꯏꯕ ꯍꯔꯥꯎꯕ ꯃꯌꯥꯝ ꯑꯃ ꯊꯦꯡꯅꯩ ꯃꯁꯤꯗ ꯃꯈꯜ ꯃꯈꯜꯒꯤ ꯃꯤꯁꯨ ꯊꯦꯡꯅꯩ ꯑꯩꯒꯤ ꯕꯥꯏꯛꯀꯤꯡꯒꯤ ꯊꯕꯛ ꯑꯁꯤ ꯑꯩꯅ ꯌꯥꯝꯅ ꯄꯥꯝꯖꯩ ꯑꯩꯍꯥꯛ ꯑꯁꯤ ꯕꯥꯏꯛꯇ ꯈꯔ ꯉꯥꯎꯖꯩ ꯑꯗꯨꯒ ꯕꯥꯏꯛ ꯑꯁꯤ ꯑꯩꯒꯤ ꯏꯄꯥꯅ ꯅꯨꯡꯁꯤꯗꯨꯅ ꯌꯥꯝꯅ ꯋꯥꯅ ꯇꯥꯟꯕ ꯄꯩꯁꯥꯗꯨꯅ ꯂꯩꯕꯤꯕꯅꯤ ꯃꯁꯤꯒꯤꯗꯃꯛꯇ ꯑꯩꯅ ꯕꯥꯏꯛ ꯑꯁꯤꯁꯨ ꯌꯥꯝꯅ ꯂꯨꯅ ꯇꯧꯖꯩ ꯂꯝꯁꯥꯡ ꯆꯠꯄꯗ ꯑꯩꯅ ꯁꯨꯝ ꯁꯨꯝ ꯆꯠꯄꯗ ꯑꯋꯥ ꯑꯅꯥ ꯃꯌꯥꯝ ꯊꯦꯡꯅꯕ ꯑꯗꯨ ꯎꯔꯨꯕꯗ ꯅꯨꯡꯉꯥꯏꯇꯦ ꯑꯗꯨ ꯑꯩꯈꯣꯏꯒꯤ ꯆꯠꯂꯤꯕ ꯂꯗꯥꯛꯀꯤ ꯇ꯭ꯔꯤꯞ ꯑꯁꯤ ꯃꯄꯨꯡ ꯐꯥꯅ ꯄꯥꯡꯊꯣꯛꯄ ꯉꯝꯅꯕ ꯏꯁꯣꯔꯗ ꯊꯧꯅꯤꯖꯩ